ꯍꯧꯖꯤꯛ ꯍꯧꯖꯤꯛ ꯑꯩꯈꯣꯏꯒꯤ ꯃꯐꯝ ꯑꯁꯤꯗ ꯊꯦꯡꯅꯔꯤꯕ ꯐꯤꯕꯝꯁꯤꯡ ꯑꯗꯨꯗꯤ ꯀꯥꯡꯂꯨꯞ ꯑꯅꯤꯒꯤ ꯂꯥꯟꯅꯤ ꯂꯥꯟ ꯑꯁꯤꯅ ꯃꯔꯝ ꯑꯣꯏꯔꯒ ꯑꯍꯟ ꯅꯨꯄꯤ ꯅꯍꯥ ꯑꯉꯥꯡ ꯈꯥꯛꯇꯅ ꯀꯌꯥ ꯑꯃ ꯁꯤꯔꯤ ꯃꯌꯨꯝ ꯃꯩ ꯊꯥꯗꯣꯛꯄꯤꯈꯤꯕꯒꯤ ꯂꯩꯐꯝ ꯂꯩꯇꯗꯅ ꯀꯌꯥ ꯑꯃ ꯔꯤꯂꯤꯐ ꯀꯦꯝꯇ ꯑꯋꯥꯕ ꯈꯥꯡꯉꯤ ꯑꯁꯤꯗꯁꯨ ꯅꯠꯇꯅ ꯅꯨꯡꯇꯤꯒꯤ ꯑꯣꯏꯕ ꯊꯕꯛꯇ ꯑꯀꯥꯏꯕ ꯀꯌꯥ ꯑꯃ ꯄꯤꯔꯤ ꯂꯂꯣꯜ ꯏꯇꯤꯛꯀꯤ ꯊꯕꯛꯇꯁꯨ ꯑꯀꯥꯏꯕ ꯀꯌꯥ ꯑꯃ ꯄꯤꯔꯤ ꯅꯣꯡꯃꯒꯤ ꯆꯔꯥ ꯇꯥꯟꯖꯕꯁꯤꯡꯗꯁꯨ ꯑꯋꯥꯕ ꯀꯌꯥ ꯑꯃ ꯄꯤꯔꯤ ꯑꯩꯈꯣꯏꯅ ꯉꯥꯛꯊꯣꯛꯅꯅꯕꯥ ꯍꯥꯏꯕꯕꯨ ꯄꯥꯜꯂꯤꯕ ꯁꯔꯀꯥꯔꯗ ꯑꯁꯤꯗ ꯑꯁꯥ ꯊꯝꯖꯕꯁꯦ ꯅꯠꯇꯅꯥꯡ ꯑꯈꯣꯏꯒꯤ ꯎꯄꯥꯏ ꯂꯩꯖꯗꯦ